ꯑꯩꯅ ꯑꯩꯒ ꯑꯩꯒꯤ ꯄꯥꯠꯅꯔꯒ ꯆꯠꯃꯤꯟꯅꯕꯗ ꯈ꯭ꯋꯥꯏꯗꯒꯤ ꯔꯣꯅꯦꯟꯇꯤꯛ ꯑꯣꯏꯕ ꯈꯣꯡꯆꯠ ꯍꯥꯏꯌꯣ ꯍꯥꯏꯔꯒꯗꯤ ꯑꯩ ꯁꯦꯟꯗ꯭ꯔꯥꯗ ꯑꯩ ꯀꯣꯏꯕ ꯆꯠꯃꯤꯟꯅꯩ ꯃꯥꯒꯥ ꯀꯣꯏꯕ ꯆꯠꯃꯤꯟꯅꯕꯗꯣ ꯑꯗꯨꯛꯀꯤ ꯃꯇꯤꯛ ꯅꯨꯡꯉꯥꯏ ꯑꯗꯨꯗ ꯐꯪꯉꯤꯕ ꯅꯨꯡꯉꯥꯏꯕꯗꯣ ꯁꯨꯝ ꯃꯃꯥꯡꯗ ꯐꯪ ꯑꯩꯉꯣꯟꯗ ꯐꯪꯗꯦ ꯍꯥꯏꯇꯥꯔꯦ ꯑꯩ ꯑꯗꯨꯝ ꯔꯤꯂꯦꯁꯟꯁꯤꯞ ꯃꯌꯥꯝ ꯑꯃ ꯂꯩꯕ ꯌꯥꯎꯔꯛꯏ ꯄꯥꯠꯅꯔ ꯃꯌꯥꯝ ꯑꯃ ꯍꯥꯏꯕꯗꯤ ꯑꯩꯒꯤ ꯃꯥ ꯒꯔꯜ ꯐ꯭ꯔꯦꯟ ꯃꯌꯥꯝ ꯑꯃ ꯑꯗꯨꯝ ꯄꯠꯃꯤꯟꯅꯔꯛꯄ ꯑꯗꯨꯝ ꯌꯥꯎꯏ ꯑꯗꯨꯕꯨ ꯍꯥꯏꯕꯗꯤ ꯑꯩꯅ ꯌꯥꯝꯅ ꯂꯨꯅ ꯈꯟꯖꯕꯒꯤꯔ ꯑꯃꯒꯤꯔꯗꯤ ꯈꯪꯗꯦ ꯑꯗꯨꯒꯤ ꯗꯦꯗꯇꯨꯅ ꯑꯩꯒꯤ ꯑꯩꯒꯤ ꯈꯣꯡꯆꯠꯇꯨꯅ ꯑꯩꯒꯤ ꯈ꯭ꯋꯥꯏ ꯀꯥꯎꯕ ꯉꯝꯗꯕ ꯑꯣꯏ ꯑꯗꯨꯒ ꯑꯩꯈꯣꯏ ꯏꯕꯥꯏꯅꯤꯁꯦ ꯆꯠꯂꯦ ꯆꯠꯂ ꯀꯥꯟꯁꯤꯗ ꯍꯂꯛꯄ ꯃꯇꯝꯗ ꯃꯥꯅ ꯏꯈꯪ ꯈꯪꯍꯧꯗꯅ ꯑꯩꯒꯤ ꯈꯨꯠꯇ ꯄꯥꯏꯔꯛꯑꯦ ꯃꯗꯨꯅ ꯑꯩꯉꯣꯟꯗ ꯌꯥꯝꯅ ꯏꯁꯄꯤꯁꯦꯜ ꯑꯣꯏꯕ ꯌꯥꯝꯅ ꯁꯔꯄ꯭ꯔꯥꯏꯁ ꯑꯣꯏꯕ ꯍꯥꯏꯕꯗꯤ ꯃꯉꯣꯟꯗꯒꯤ ꯑꯩꯅ ꯑꯗꯨꯃꯥꯏꯅ ꯑꯦꯁꯄꯦꯛ ꯇꯧꯗꯕ ꯍꯥꯏꯇꯥꯔꯦ ꯑꯦꯁ ꯃꯥꯅꯁꯨ ꯑꯩ ꯂꯨꯅ ꯈꯟꯕꯤꯕ ꯃꯥꯜꯂꯦ ꯍꯥꯏꯅ ꯈꯜꯂ ꯀꯥꯟꯗ ꯑꯩꯉꯣꯟꯗ ꯌꯥꯝꯅ ꯅꯨꯡꯉꯥꯏꯕ ꯑꯗꯨꯒ ꯉꯁꯤ ꯉꯁꯤꯃꯛꯁꯨ ꯁꯨꯝ ꯑꯩꯒꯤ ꯊꯃꯣꯏꯗ ꯂꯦꯡꯗꯅ ꯂꯩꯕ ꯑꯩꯒꯤ ꯌꯥꯝꯅ ꯏꯁꯄꯤꯁꯦꯜ ꯃꯨꯃꯦꯟꯅꯦꯅ ꯍꯥꯏꯖꯅꯤꯡꯉꯤ